ꯑꯩꯅ ꯍꯟꯗꯛ ꯕꯣꯟ ꯁꯥꯟꯅꯕꯒꯤ ꯕꯨꯠ ꯑꯃ ꯂꯧꯏ ꯑꯣꯡꯂꯤ ꯇꯣꯔꯅꯥꯃꯦꯟ ꯃꯦꯁ ꯑꯅꯤ ꯈꯛꯇ ꯇꯥꯔꯨꯏ ꯍꯥꯏꯗꯤ ꯕꯨꯠ ꯑꯁꯤ ꯌꯥꯝ ꯐꯠꯇꯦ ꯍꯥꯏꯕꯗꯤ ꯃꯥꯁꯤ ꯁꯦꯒꯥꯏ ꯍꯥꯏꯕꯗꯤ ꯑꯅꯤꯔꯛ ꯈꯛꯇ ꯑꯩꯅ ꯇꯣꯡꯉ ꯀꯥꯎꯔꯨꯕꯗ ꯃꯥꯒꯤ ꯈꯣꯡꯈꯥ ꯇꯠꯂꯒ ꯁꯦꯒꯥꯏꯗꯅ ꯇꯧꯏ ꯑꯗꯣ ꯌꯥꯝ ꯅꯨꯡꯉꯥꯏꯇꯦ ꯁꯤ ꯄꯣꯠꯁꯤ ꯌꯥꯝ ꯁꯤꯖꯤꯟꯅꯕ ꯅꯨꯡꯉꯥꯏꯇꯦ ꯁꯦꯒꯥ ꯑꯁꯦ